ꯏꯟꯗꯤꯌꯥꯒꯤ ꯐꯥꯎꯔꯕ ꯏꯟꯗꯁꯇ꯭ꯔꯦꯂꯤꯁ ꯑꯃ ꯍꯥꯏꯔꯒꯗꯤ ꯖꯥꯝꯁꯦꯠꯖꯤ ꯇꯥꯇꯥꯁꯤ ꯑꯃꯅꯤ ꯃꯍꯥꯛꯅ ꯑꯩꯈꯣꯏꯒꯤ ꯌꯥꯏꯐꯅꯕ ꯌꯥꯝ ꯇꯧꯔꯝꯃꯤ ꯃꯥꯅ ꯏꯟꯗꯁꯇ꯭ꯔꯤ ꯃꯌꯥꯝ ꯑꯃ ꯂꯤꯡꯈꯠꯂꯝꯃꯤ ꯇꯦꯛꯅꯣꯂꯣꯖꯤꯒꯤ ꯂꯝꯗꯁꯨ ꯇꯥꯇꯥ ꯇꯦꯛꯅꯣꯂꯣꯖꯤ ꯃꯌꯥꯝ ꯂꯤꯡꯈꯠꯂꯝꯃꯤ ꯂꯥꯏꯔꯤꯛ ꯂꯥꯏꯁꯨꯒꯤ ꯃꯔꯝꯗꯁꯨ ꯏꯟꯗꯤꯌꯥꯟ ꯏꯟꯁꯇꯤꯇ꯭ꯌꯨꯠ ꯑꯣꯐ ꯁꯥꯏꯟꯁ ꯕꯦꯡꯒꯂꯣꯔ ꯂꯤꯡꯈꯠꯂꯝꯃꯤ ꯇꯥꯇꯥ ꯑꯧꯇꯣ ꯃꯣꯕꯥꯏꯜꯁ ꯂꯤꯡꯈꯠꯂꯤ ꯇꯥꯇꯥ ꯏꯁꯇꯤꯜ ꯍꯥꯟꯅꯅ ꯇꯥꯇꯥ ꯑꯥꯏꯔꯟ ꯑꯦꯟ ꯏꯁꯇꯤꯜ ꯀꯝꯄꯦꯅꯤ ꯄꯥꯋꯔ ꯁꯄ꯭ꯂꯥꯏꯒꯤ ꯂꯝꯗꯁꯨ ꯌꯥꯝ ꯂꯤꯡꯈꯠꯂꯝꯃꯤ ꯇꯥꯇꯥ ꯍꯥꯏꯗ꯭ꯔꯣ ꯏꯂꯦꯛꯇ꯭ꯔꯤꯛ ꯄꯋꯥꯔ ꯁꯄ꯭ꯂꯥꯏ ꯀꯝꯄꯦꯅꯤ ꯍꯥꯏꯕꯁꯨ ꯂꯤꯡꯈꯠꯂꯝꯃꯤ ꯑꯩꯈꯣꯏꯅ ꯆꯥꯟꯅꯔꯤꯕ ꯊꯨꯝꯁꯤꯃꯛꯁꯨ ꯇꯥꯇꯥꯒꯤ ꯊꯨꯝ ꯇꯥꯇꯥ ꯁꯣꯜꯠ ꯑꯥꯌꯣꯗꯥꯏꯁ ꯁꯣꯜꯠꯁꯤꯁꯨ ꯇꯥꯇꯥ ꯀꯝꯄꯦꯅꯤꯗꯩ ꯄꯨꯊꯣꯛꯄꯅꯤ ꯇꯥꯇꯥ ꯑꯣꯇꯣꯃꯣꯕꯥꯏꯜꯁꯤ ꯒꯥꯔꯤ ꯃꯌꯥꯝ ꯑꯃ ꯑꯩꯈꯣꯏꯅ ꯊꯧꯅꯔꯤ ꯔꯤꯇꯤꯡꯗ ꯑꯗꯨꯝ ꯋꯥꯡꯕ ꯒꯥꯔꯤ ꯉꯥꯛꯇꯅꯤ ꯑꯁꯨꯃꯥꯏꯅ ꯏꯟꯗꯁꯇ꯭ꯔꯤꯌꯦꯂꯤꯁ ꯑꯐꯥꯎꯕ ꯏꯟꯗꯁꯇ꯭ꯔꯤꯌꯦꯂꯤꯁ ꯖꯝꯁꯦꯠꯖꯤ ꯇꯥꯇꯥ ꯁꯤꯅ ꯇꯧꯕꯤꯔꯝꯕꯁꯤ ꯏꯟꯗꯤꯌꯥꯒꯤ ꯃꯁꯛ ꯅꯥꯏꯔꯕ ꯃꯌꯥꯝ ꯑꯃ ꯇꯧꯔꯝꯃꯤ